ꯍꯜꯂꯣ ꯑꯩ ꯄꯣꯠ ꯈꯔ ꯑꯣꯗꯔ ꯇꯧꯕꯅꯤ ꯄꯦꯟꯠ ꯁꯨꯁ ꯕꯨꯛꯁ ꯑꯗꯨꯒ ꯁꯥꯔꯠ ꯑꯗꯨꯒ ꯍꯥꯄꯦꯟ ꯑꯁꯤ ꯃꯔꯛꯇꯒꯤ ꯑꯅꯤꯃꯛ ꯂꯣꯡꯄꯦꯟ ꯒ ꯕꯨꯛꯁꯇꯨꯗꯤ ꯑꯩ ꯄꯥꯝꯗ꯭ꯔꯦ ꯑꯗꯨꯅ ꯑꯗꯨꯁꯤꯡꯗꯨ ꯀꯦꯟꯁꯦꯜ ꯇꯧꯕ ꯌꯥꯒꯗ꯭ꯔꯥ ꯌꯥꯔꯒꯗꯤ ꯑꯃꯨꯛꯇ ꯀꯦꯟꯁꯦꯜ ꯇꯧꯕꯤꯌꯨ